ꯑꯩꯅ ꯏꯅꯤꯡꯉꯤꯕꯁꯤ ꯑꯩꯈꯣꯏꯒꯤ ꯃꯇꯝ ꯑꯗꯨꯒꯤ ꯍꯧꯖꯤꯛꯀꯤ ꯆꯠꯅꯕꯤꯁꯤꯒ ꯃꯇꯝ ꯑꯗꯨꯒꯤ ꯍꯧꯖꯤꯛꯀꯤ ꯆꯠꯅꯕꯤꯁꯦ ꯃꯁꯤ ꯀꯨꯏꯅ ꯇꯨꯡꯀꯣꯏꯅ ꯑꯉꯥꯡ ꯅꯨꯄꯤꯁꯤꯡꯁꯦ ꯃꯁꯤꯗ ꯈꯪꯅꯕ ꯑꯃ ꯏꯕꯗꯤ ꯃꯔꯝꯗꯤ ꯍꯧꯖꯤꯛꯀꯥꯟꯒꯤ ꯑꯉꯥꯡꯁꯤꯡꯁꯤꯅ ꯍꯧꯖꯤꯛ ꯌꯦꯡꯕꯤꯌꯨ ꯏꯕ ꯑꯅ ꯏꯁꯟ ꯊꯝꯍꯧꯔꯤꯁꯦ ꯀꯥꯅꯔꯗꯧꯅꯤ ꯍꯧꯖꯤꯛ ꯑꯉꯥꯡꯁꯤꯡ ꯈꯪꯗꯣꯏꯁꯤ ꯄꯨꯈꯤꯗ ꯂꯩꯔꯤꯕ ꯊꯣꯡꯒ꯭ꯔꯥ ꯊꯣꯡꯒ꯭ꯔꯥꯁꯤ ꯀꯩꯅꯣ ꯍꯪꯉꯒ ꯈꯪꯗ꯭ꯔꯦꯕ ꯑꯉꯥꯡꯁꯤꯡꯅ ꯍꯪꯉꯦ ꯊꯣꯡꯒ꯭ꯔꯥ ꯄꯨꯄꯨ ꯊꯣꯡꯒ꯭ꯔꯥ ꯀꯩꯅꯣ ꯍꯪꯉꯦꯕ ꯃꯗꯨꯗ ꯑꯩꯅ ꯏ ꯊꯝꯃꯒꯗꯤ ꯈꯪꯒꯗꯧꯕ ꯑꯗꯨ ꯂꯨꯀ꯭ꯔꯥꯛ ꯑꯩꯈꯣꯏꯒꯤ ꯋꯥꯗꯒ ꯌꯦꯠꯄ ꯂꯩꯗꯅꯀꯣ ꯃꯗꯨꯒꯤꯗꯣ ꯂꯨꯀ꯭ꯔꯥꯛꯁꯦ ꯀꯩꯅꯣ ꯋꯥꯠ ꯏꯁ ꯂꯨꯀ꯭ꯔꯥꯛ ꯍꯥꯏꯅ ꯍꯪꯉꯦꯅꯦ ꯑꯉꯥꯡꯁꯤꯡꯗ ꯏꯪꯂꯤꯁꯅ ꯃꯩꯇꯩꯂꯣꯟꯁꯨ ꯈꯕ ꯉꯝꯗ꯭ꯔꯦ ꯑꯗꯨ ꯄꯨꯝꯅꯃꯛꯁꯤ ꯂꯨꯀ꯭ꯔꯥꯛꯅ ꯁꯤꯅꯤ ꯊꯣꯡꯒ꯭ꯔꯥꯅ ꯁꯤꯅꯤ ꯁꯨꯃꯥꯏꯅ ꯁꯨꯃꯥꯏꯅ ꯇꯧꯅ ꯁꯨꯃꯥꯏꯅ ꯇꯧꯔ ꯃꯤ ꯄꯨꯈꯤꯁꯤ ꯁꯨꯃꯥꯏꯅ ꯁꯥꯔꯝꯃꯤ ꯃꯇꯝꯗꯨꯗ ꯏꯔꯨꯖꯕ ꯊꯣꯡꯒ꯭ꯔꯥꯗ ꯏꯔꯨꯖꯩ ꯂꯣꯏꯅ ꯂꯨꯞꯄꯤ ꯈꯣꯠꯂꯤ ꯍꯧꯖꯤꯛꯅ ꯑꯗꯨꯗ ꯅꯣꯏ ꯁꯦꯝꯒꯠꯂꯒ ꯕꯥꯠꯔꯨꯝ ꯅꯨꯡꯂꯨꯝ ꯂꯩꯒꯤꯕꯅꯤ ꯑꯗꯨꯅ ꯍꯧꯖꯤꯛ ꯍꯧꯖꯤꯛꯀꯤ ꯃꯇꯝꯗꯨꯗꯗꯤ ꯌꯥꯔꯤꯒꯩ ꯑꯩꯈꯣꯏꯒꯤ ꯑꯅꯧꯕ ꯆꯦꯟꯖ ꯇꯧꯔꯛꯏꯕꯁꯦ ꯁꯨꯃꯥꯏꯅ ꯇꯧꯔꯝꯃꯤ ꯍꯥꯏꯕꯁꯤꯡꯁꯦ ꯃꯁꯦ ꯑꯩꯅ ꯏꯔ ꯊꯝꯃꯒ ꯑꯉꯥꯡꯁꯤꯡ ꯊꯝꯃꯒꯗꯤ ꯂꯩꯕꯩꯁꯨ ꯏꯆꯥꯁꯤꯡꯁꯤꯅ ꯑꯩ ꯄꯥꯖꯕ ꯌꯥꯕ ꯃꯣꯏꯅ ꯀꯩꯅꯣ ꯈꯪꯗꯕꯁꯤꯡꯁꯦ ꯃꯁꯤ ꯈꯪꯅꯅꯕ ꯏꯕ ꯄꯥꯕꯁꯦ ꯃꯁꯤꯅꯦ ꯑꯩꯒꯤ ꯃꯣꯠꯇ ꯑꯗꯨꯅ ꯌꯥꯔꯤꯒꯩ ꯁꯣꯁꯥꯏꯇꯤꯗꯁꯨ ꯑꯩꯈꯣꯏꯗ ꯅꯠꯇꯦ ꯑꯩꯈꯣꯏ ꯂꯩꯔꯤꯕ ꯁꯣꯁꯥꯏꯇꯤꯁꯦ ꯃꯁꯤꯗꯁꯨ ꯑꯌꯥꯝꯕ ꯑꯉꯥꯡꯁꯤꯡꯁꯦ ꯍꯧꯖꯤꯛꯀꯤ ꯑꯉꯥꯡꯁꯤꯡꯅ ꯁꯤꯁꯤꯒꯤꯅ ꯆꯍꯤ ꯇꯔꯥ ꯀꯨꯟꯒꯤ ꯃꯃꯥꯡ ꯑꯉꯥꯡꯁꯤꯡꯁꯤ ꯈꯪꯉꯤ ꯍꯧꯖꯤꯛꯀꯤ ꯑꯅꯧꯕ ꯂꯤꯇꯔꯦꯆꯔ ꯑꯅꯧꯕ ꯖꯨꯛ ꯖꯨꯛ ꯂꯥꯛꯄꯗꯒꯤꯗꯤ ꯀꯅꯥꯅ ꯀꯔꯤ ꯑꯣꯏꯔꯤ ꯃꯃꯤꯡꯁꯦ ꯈꯪꯗꯕ ꯈꯛꯇꯪ ꯉꯥꯏꯔꯦ ꯑꯗꯨꯅꯤ ꯉꯁꯤꯒꯤ ꯑꯩꯅ ꯊꯝꯖꯅꯤꯡꯉꯤꯕ ꯋꯥꯐꯝ